ꯎꯝ ꯍꯂꯣ ꯁꯤ ꯊꯧꯕꯥꯜ ꯕꯖꯥꯔꯗ ꯗꯨꯀꯥꯟ ꯐꯝꯕꯗꯨ ꯅꯠꯇ꯭ꯔꯣ ꯑꯩꯗꯤ ꯁꯨꯝ ꯂꯝ ꯀꯣꯏꯕ ꯂꯥꯛꯄ ꯃꯤꯅꯤꯗ ꯍꯦꯛꯇ ꯅꯨꯃꯤꯠ ꯅꯤꯅꯤ ꯍꯨꯝꯅꯤ ꯂꯩꯒꯗꯕ ꯑꯗꯣ ꯄꯣꯠ ꯆꯩ ꯈꯔ ꯂꯧꯁꯤꯟꯁꯤꯔꯅ ꯐꯣꯟꯁꯤ ꯃꯌꯥꯡ ꯃꯆꯥ ꯑꯃꯗꯩ ꯂꯧꯔꯛꯄꯅꯦꯕ ꯌꯨꯝꯗꯤ ꯃꯌꯥꯡ ꯑꯃꯒꯤ ꯌꯨꯝꯗ ꯂꯩꯔꯅꯤꯌꯦ ꯍꯣꯇꯦꯜꯒꯤꯁꯤ ꯑꯗꯨꯝ ꯌꯨꯝꯗ ꯆꯥꯛ ꯏꯁꯤꯡ ꯃꯣꯏꯅ ꯁꯤꯟꯕꯁꯨ ꯌꯥꯏ ꯑꯗꯒꯤ ꯑꯩꯅ ꯑꯗꯨꯝ ꯍꯣꯇꯦꯜ ꯂꯩ ꯍꯣꯇꯦꯜꯗꯒꯤ ꯆꯥꯎꯋꯣꯁꯨ ꯍꯥꯏ ꯑꯗꯨ ꯑꯩ ꯑꯄꯥꯝꯕ ꯇꯧ ꯍꯥꯏꯗ ꯑꯩꯅ ꯊꯣꯡꯉ ꯆꯥꯎꯋꯣꯁꯨ ꯍꯥꯏ ꯑꯄꯥꯝꯕꯅꯤꯗ ꯑꯗꯨꯗꯤ ꯑꯩꯒꯤ ꯀꯨꯁꯤꯗ ꯂꯩꯔꯦ ꯑꯩꯅ ꯄꯣꯠ ꯆꯩꯗꯣ ꯈꯔ ꯈꯔ ꯌꯦꯡꯁꯤꯔ ꯍꯥꯏꯅ ꯇꯧꯕ

ꯑꯩꯁꯨ ꯍꯧꯖꯤꯛꯇꯤ ꯎꯝ ꯑꯩꯅ ꯂꯥꯛꯑꯁꯨ ꯌꯥꯏ ꯑꯩꯅ ꯈꯔ ꯈꯪꯕ ꯑꯣꯏꯅ ꯑꯩꯅ ꯈꯔ ꯀꯨꯏꯅ ꯂꯩꯒꯃꯤꯅ ꯗꯨꯀꯥꯟ ꯃꯐꯝꯗꯨ ꯈꯪꯕ ꯑꯣꯏꯅ ꯎꯝ ꯑꯧ ꯈꯪꯉꯦ ꯈꯪꯉꯦ ꯑꯩ ꯉꯁꯥꯏ ꯒꯥꯔꯤ ꯇꯣꯡꯉꯛꯄꯗ ꯎꯝ ꯎꯝ ꯎꯝ ꯎꯝ ꯑꯣ ꯍꯣꯏ ꯌꯥꯅꯤ ꯑꯗꯨ ꯄꯣꯠ ꯆꯩꯁꯤ ꯌꯥꯝꯃꯦ ꯂꯧꯗꯣꯏꯁꯤ ꯑꯗꯨ ꯃꯃꯜꯗꯤ ꯁꯨꯝ ꯍꯣꯜꯁꯦꯜ ꯔꯦꯠꯇ ꯊꯥꯔꯤꯔ ꯅꯠꯇ꯭ꯔꯒ ꯑꯣ ꯉꯁꯥꯏ ꯑꯗꯨꯃꯥꯏꯅ ꯍꯥꯏꯔꯛꯑꯦ ꯑꯗꯒꯤ ꯃꯌꯥꯡ ꯍꯥꯏꯔꯛꯄꯅꯦ ꯍꯣꯏ ꯃꯌꯥꯡ ꯑꯣ ꯂꯨꯄꯥ ꯀꯌꯥ ꯀꯌꯥ ꯃꯥꯏꯁꯤ ꯊꯥꯗꯨꯒꯤ ꯇꯣꯂꯣꯞ ꯄꯤꯔꯤꯔ ꯅꯠꯇ꯭ꯔꯒ ꯅꯣꯡꯃꯩ ꯎꯝ ꯎꯝ ꯎꯝ ꯎꯝ ꯑ ꯏꯁꯩ ꯏꯁꯩ ꯇꯧꯔꯝꯕ ꯍꯥꯏꯐꯦꯠ ꯌꯦꯡꯕꯅꯦ ꯑꯗꯨꯗ ꯃꯥꯅ ꯑꯩꯉꯣꯟꯗ ꯑꯦ ꯅꯪ ꯃꯤ ꯑꯅꯧꯕ ꯃꯥꯜꯂꯤ ꯑꯗꯨ ꯑꯗꯥ ꯍꯥꯏꯅ ꯇꯧꯔꯛꯄꯗꯨꯗ ꯍꯣꯏ ꯃꯥꯅꯤ ꯈꯣꯠꯅꯤ ꯍꯥꯏꯕ ꯑꯧ ꯃꯥ ꯑꯗꯨꯝ ꯊꯥꯕꯤꯔꯛꯑꯣ ꯃꯥ ꯏꯁꯩ ꯌꯦꯡꯐꯝꯗ ꯃꯥꯅ ꯇꯧꯔꯒꯦ ꯍꯥꯏꯌꯦ ꯄꯣꯠ ꯆꯩ ꯌꯥꯝ ꯑꯩꯁꯨ ꯃꯥꯅ ꯄꯨꯁꯜꯂꯛꯏꯃꯤꯅ ꯃꯥꯉꯣꯟꯗ ꯄꯔꯁꯦꯟꯇꯦꯁꯇꯨ ꯈꯔ ꯀꯥ ꯃꯥꯜꯂꯦꯕ ꯂꯧꯔꯗꯤꯅ ꯈꯔ ꯑꯩꯈꯣꯏꯒꯤ ꯑ ꯑꯗꯨ ꯎꯝ ꯆꯥꯕꯅꯤ ꯆꯥꯕꯅꯤ ꯑꯩꯗꯤ ꯀꯥꯂꯤꯐꯣꯔꯅꯤꯌꯥꯗꯒꯤꯅꯦ ꯎꯝ ꯃꯥꯅꯦ ꯑꯩꯈꯣꯏ ꯑꯅꯤ ꯂꯥꯛꯄꯅꯦ ꯍꯥ ꯑꯩꯗꯤ ꯂꯥꯛꯇ꯭ꯔꯤ ꯑꯩꯒ ꯂꯥꯛꯃꯤꯟꯅꯔꯤꯕ ꯑꯦꯁꯇ꯭ꯔꯦꯛ ꯀꯧꯕ ꯑꯃ ꯌꯥꯎꯕꯅꯦ ꯑ ꯃꯥꯅ ꯃꯥꯗꯤ ꯗꯨꯝ ꯆꯠꯂꯤ ꯃꯔꯤ ꯃꯇꯥ ꯂꯩ ꯃꯣꯏꯒꯤ ꯀꯝꯄꯅꯤꯒꯤ ꯎꯝ ꯌꯥꯏ ꯌꯥꯏ ꯌꯥꯏ ꯎꯝ ꯑꯥꯂꯨꯁꯦ ꯀꯌꯥ ꯂꯩꯔꯤꯒꯦ ꯍꯧꯖꯤꯛ ꯕꯦꯛ ꯑꯍꯨꯝ ꯏꯁꯤꯜꯂꯣ ꯕꯦꯛ ꯑꯍꯨꯝ ꯕꯦꯛꯇ ꯀꯦꯖꯤ ꯀꯌꯥ ꯀꯌꯥ ꯀꯌꯥ ꯇꯥꯔꯤꯒꯦ ꯍꯧꯖꯤꯛ ꯎꯝ ꯑꯣ ꯑꯣ ꯑꯣ ꯑꯗꯨꯃ ꯏꯁꯤꯜꯂꯣ ꯇꯤꯜꯍꯧ ꯕꯦꯛ ꯑꯃ ꯑꯣ ꯇꯧꯔꯣ ꯑꯩꯁꯤ ꯆꯥꯛ ꯑꯩꯈꯣꯏꯒꯤ ꯎꯁꯣꯞ ꯇꯧꯕ ꯑꯣ ꯊꯧꯕꯥꯜꯗꯤ ꯆꯥꯕ ꯐꯪꯗꯕ ꯃꯌꯥꯝ ꯂꯩꯔꯦꯅꯦ ꯍꯌꯦꯡ ꯃꯣꯔꯅꯤꯡꯗ ꯑꯣꯏꯅ ꯇꯧꯔꯁꯤ ꯃꯤꯅꯥ ꯕꯖꯥꯔꯗ ꯎꯝ ꯎꯝ ꯎꯝ ꯑꯧ ꯍꯣꯏ ꯍꯣꯏ ꯁꯤꯟꯕꯤꯔꯣ ꯁꯤꯟꯕꯤꯔꯣ ꯑꯆꯥꯊꯥꯎꯗꯤ ꯇꯦꯒꯣꯔꯗꯨꯗ ꯀꯌꯥ ꯂꯩꯒꯦ ꯑꯩꯈꯣꯏꯒꯤ ꯇꯤꯟꯗ ꯎꯝ ꯑꯗꯨ ꯃꯔꯤ ꯑꯗꯨ ꯃꯔꯤ ꯑꯃ ꯎꯝ ꯃꯊꯪ ꯀꯔꯤꯗꯨꯕꯨꯗꯤ ꯑꯩꯈꯣꯏꯒꯤ ꯀꯔꯤ ꯀꯔꯤ ꯃꯆꯜ ꯀꯩꯀꯩꯗꯨꯕꯨꯗꯤ ꯑꯗꯨꯒ ꯃꯥ ꯇꯧꯔꯒ ꯃꯥ ꯈꯟꯖꯔꯅꯤ ꯃꯥꯅ ꯊꯣꯡꯒꯦꯅꯁꯨ ꯍꯥꯏꯕꯅꯤꯕ ꯍꯣꯏ ꯍꯣꯏ ꯎꯝ ꯑꯇꯩ ꯄꯦꯄꯔ ꯄ꯭ꯂꯦꯠ ꯏꯁꯤꯡ ꯑꯗꯒꯤ ꯎꯝ ꯎꯝ ꯑꯗꯨ ꯃꯥꯁꯦ ꯑꯁꯪꯕ ꯇꯥꯏꯃꯤꯡꯗ ꯔꯤꯛꯁꯣ ꯍꯜꯂꯛꯑꯦ ꯊꯝꯒꯅꯦ ꯍꯥꯏꯔꯛꯄ ꯃꯥꯅ ꯔꯤꯛꯁꯣ ꯊꯧꯕ ꯆꯠꯂꯦꯅ ꯍꯦꯛ ꯍꯥꯏꯔꯛꯄ ꯎꯝ ꯎꯝ ꯍꯣꯏ ꯍꯣꯏ ꯑꯗꯨ ꯃꯥꯉꯣꯟꯗꯁꯨ ꯑꯗꯨ ꯍꯥꯏꯔꯒꯦ ꯑꯗꯨ ꯄꯣꯠ ꯆꯩꯗꯨ ꯀ꯭ꯋꯥꯂꯤꯇꯤꯗꯨ ꯈꯔ ꯂꯩꯅ ꯇꯧꯔꯛꯑꯣ ꯂꯝꯗꯒꯤ ꯂꯥꯛꯑꯒ ꯁꯤꯗ ꯗꯥꯟ ꯀꯠꯂꯝꯕꯅꯦꯕ ꯑꯗꯨꯅ ꯀꯔꯤꯗꯨ ꯃꯃꯤꯡꯗꯨ ꯃꯌꯥꯝꯅꯁꯨ ꯁꯣꯟꯅꯍꯧꯅꯕꯅ ꯇꯧꯒꯦꯅ ꯇꯧꯕꯅꯤ ꯑꯗꯨ ꯌꯥꯅꯤ ꯌꯥꯅꯤ ꯑꯗꯨ ꯑꯩ ꯍꯌꯦꯡ ꯂꯥꯛꯑꯝꯗꯥꯏꯗ ꯍꯣꯏ ꯍꯣꯏ ꯊꯝꯃꯒꯦ ꯊꯝꯃꯒꯦ